ꯑꯩꯈꯣꯏꯒꯤ ꯑꯦꯔꯤꯌꯥꯋꯥꯏꯗ ꯕꯤꯖꯤꯅꯦꯁ ꯏꯟꯇꯔꯦꯁ ꯑꯩꯅ ꯂꯩꯕꯗꯣ ꯐꯦꯛꯇꯔꯤ ꯃꯆꯥ ꯑꯃ ꯋꯥꯇꯔ ꯄ꯭ꯌꯨꯔꯤꯐꯥꯏꯌꯔꯒꯤ ꯑꯃ ꯊꯝꯅꯤꯡꯉꯦ ꯀꯔꯤꯒꯤꯔꯥ ꯍꯥꯏꯔꯒ ꯑꯗꯨꯗꯣ ꯑꯁꯣꯝꯂꯣꯝꯗ ꯁꯨꯏꯇꯦꯕꯜ ꯑꯣꯏꯒꯅꯤ ꯑꯩꯒꯤ ꯈꯨꯟꯗ ꯀꯔꯤꯒꯤꯅꯦ ꯍꯥꯏꯔꯒ ꯐ꯭ꯔꯦꯁ ꯋꯥꯇꯔꯁꯤ ꯕꯔꯥꯛ ꯔꯤꯚꯔꯁꯤ ꯑꯩꯈꯣꯏ ꯀꯔꯣꯡꯗꯒꯤ ꯂꯥꯛꯄꯅꯤ ꯑꯗꯨꯗꯒꯤꯅꯦ ꯏꯁꯄ꯭ꯔꯤꯡ ꯋꯥꯇꯔꯁꯤ ꯂꯣꯛꯇꯒꯤ ꯂꯥꯛꯄꯁꯤ ꯐ꯭ꯔꯦꯁ ꯋꯥꯇꯔꯗꯒꯤ ꯂꯥꯛꯄꯅꯤꯅ ꯄ꯭ꯌꯨꯔꯤꯐꯥꯏ ꯇꯧꯔꯒ ꯕꯤꯖꯤꯅꯦꯁ ꯏꯁꯇꯥꯕ꯭ꯂꯤꯁ ꯇꯧꯔꯗꯤ ꯌꯥꯝꯅ ꯄ꯭ꯔꯣꯐꯤꯇꯦꯕꯜ ꯑꯣꯏꯒꯅꯤ ꯍꯥꯏꯅ ꯑꯩ ꯑꯩ ꯈꯜꯂꯒ ꯑꯗꯨꯒꯤꯗꯃꯛꯇ ꯋꯥꯇꯔ ꯄ꯭ꯌꯨꯔꯤꯐꯥꯏꯌꯔꯒꯤ ꯐꯦꯛꯇꯔꯤ ꯃꯆꯥ ꯑꯃ ꯍꯥꯡꯅꯤꯡꯉꯦ